ꯍꯨꯖꯤꯛ ꯍꯨꯖꯤꯛꯀꯤ ꯑꯩꯈꯣꯏꯒꯤ ꯃꯅꯤꯄꯨꯔꯁꯤꯗ ꯑꯣꯏꯔꯤꯕ ꯅꯍꯥꯁꯤꯡ ꯌꯨꯠꯁꯤꯡ ꯍꯥꯏꯗꯤ ꯁꯥꯇ꯭ꯔꯁꯤꯡ ꯑꯁꯤ ꯑꯈꯣꯏꯒꯤ ꯑꯐꯕ ꯈꯔꯅ ꯌꯥꯝ ꯀꯟꯅ ꯐꯈꯤꯕ ꯑꯗꯨꯒ ꯀꯅꯥꯒꯨꯝꯕ ꯈꯔꯅ ꯑꯩꯈꯣꯏꯒꯤ ꯏꯖꯨꯀꯦꯁꯟꯒꯤ ꯃꯉꯥꯜ ꯑꯁꯦ ꯐꯪꯗꯅ ꯃꯁꯥ ꯃꯔꯣꯝꯗꯣꯝ ꯂꯦꯞꯆꯕ ꯉꯝꯕꯒꯤ ꯐꯥꯎꯕ ꯏ꯭ꯁꯇꯦꯖ ꯌꯧꯗꯅ ꯂꯩꯈꯤꯕꯁꯨ ꯀꯌꯥ ꯃꯔꯨꯝ ꯌꯥꯎꯋꯤ ꯑꯗꯨꯕꯨ ꯑꯩꯅ ꯃꯔꯨ ꯑꯣꯏꯅ ꯍꯥꯏꯖꯅꯤꯡꯕꯁꯤ ꯌꯨꯠꯁꯤꯡ ꯑꯁꯤꯗꯤ ꯃꯈꯣꯏꯒꯤ ꯑꯦꯗꯣꯂꯦꯁꯟ ꯑꯦꯖ ꯑꯁꯤ ꯌꯧꯔꯛꯄ ꯃꯇꯝꯗ ꯃꯈꯣꯏ ꯑꯐꯕꯅ ꯀꯔꯤꯅꯣ ꯐꯠꯇꯕꯅ ꯀꯔꯤꯅꯣ ꯍꯥꯏꯕꯁꯤ ꯃꯈꯣꯏꯅ ꯂꯦꯞꯊꯣꯛꯄ ꯉꯝꯖꯗꯦ ꯍꯥꯏꯔꯤꯕ ꯏ꯭ꯁꯇꯦꯖ ꯑꯁꯤꯗ ꯃꯔꯨ ꯑꯣꯏꯅ ꯂꯩꯀꯥꯏꯒꯤ ꯑꯍꯜ ꯂꯃꯜꯁꯤꯡ ꯃꯁꯥꯒꯤ ꯄꯦꯔꯦꯟꯁꯤꯡ ꯑꯃꯗꯤ ꯑꯣꯖꯥ ꯒꯨꯔꯨꯁꯤꯡꯅ ꯌꯥꯝ ꯀꯟꯅ ꯁꯦꯟꯅꯗꯨꯅ ꯃꯈꯣꯏꯁꯤꯡ ꯑꯁꯤꯕꯨ ꯑꯩꯈꯣꯏꯒꯤ ꯅꯠꯇꯕ ꯂꯥꯏꯟꯗ ꯆꯠꯈꯤꯒꯗꯕꯗꯒꯤ ꯉꯥꯛꯊꯣꯛꯍꯧꯕ ꯑꯁꯤ ꯌꯥꯝꯅ ꯃꯔꯨ ꯑꯣꯏ ꯑꯗꯨꯕꯨ ꯍꯧꯖꯤꯛꯀꯤ ꯂꯥꯏꯔꯤꯛ ꯇꯝꯃꯒꯁꯨ ꯂꯥꯏꯔꯤꯛ ꯇꯝꯃꯤꯕ ꯁꯥꯇ꯭ꯔꯁꯤꯡ ꯑꯁꯤ ꯑꯩꯈꯣꯏꯒꯤ ꯀ꯭ꯂꯥꯁ ꯇꯦꯟ ꯇꯨꯌꯦꯜꯕ ꯂꯣꯏꯔꯛꯂꯕ ꯃꯇꯨꯡꯗ ꯀꯔꯤ ꯇꯝꯃꯒꯅ ꯐꯅꯤ ꯀꯔꯝꯕ ꯂꯥꯏꯟꯗ ꯆꯠꯂꯒꯅ ꯐꯅꯤ ꯍꯥꯏꯕꯁꯤ ꯈꯟꯊꯍꯧꯗꯅ ꯃꯈꯣꯏꯅ ꯑꯦꯅꯤ ꯑꯦꯅꯤ ꯂꯥꯏꯟ ꯑꯃꯗ ꯇꯝꯂꯨꯕꯅ ꯀꯔꯤꯒꯨꯝꯕ ꯂꯥꯏꯔꯤꯛ ꯑꯗꯨ ꯇꯝꯕ ꯂꯣꯏꯔꯕ ꯃꯇꯨꯡꯗ ꯃꯈꯣꯏꯒꯤ ꯑꯩꯈꯣꯏꯒꯤ ꯖꯣꯕꯀꯤ ꯑꯣꯏꯕ ꯑꯣꯄꯣꯔꯆꯨꯅꯤꯇꯤ ꯑꯣꯞꯁꯟ ꯑꯁꯤ ꯌꯥꯝ ꯀꯟꯅ ꯂꯩꯔꯛꯇꯕꯅ ꯃꯔꯝ ꯑꯣꯏꯗꯨꯅ ꯐꯒꯗꯕ ꯁꯥꯇ꯭ꯔ ꯀꯌꯥ ꯃꯔꯨꯝ ꯑꯃꯁꯨ ꯑꯩꯈꯣꯏꯒꯤ ꯃꯔꯝ ꯆꯥꯍꯧꯗꯕ ꯌꯥꯎꯋꯤ ꯑꯗꯨꯕꯨ ꯑꯩꯅ ꯃꯔꯨ ꯑꯣꯏꯅ ꯄꯦꯔꯦꯟꯁꯤꯡꯗ ꯍꯥꯏꯖꯅꯤꯡꯕꯗꯤ ꯄꯦꯔꯦꯟꯁꯤꯡ ꯑꯁꯤ ꯄꯦꯔꯦꯟꯇꯤꯡ ꯌꯥꯝꯅ ꯋꯥꯠꯄ ꯃꯈꯣꯏꯅ ꯁꯥꯇ꯭ꯔꯁꯤꯡ ꯃꯆꯥꯁꯤꯡ ꯑꯁꯤꯕꯨ ꯂꯥꯏꯔꯤꯛꯇꯤ ꯇꯝꯍꯜꯂꯤ ꯑꯋꯥꯠ ꯑꯄꯥꯗꯤ ꯂꯣꯏꯅ ꯌꯦꯡꯁꯤꯜꯂꯤ ꯑꯗꯨꯕꯨ ꯃꯈꯣꯏ ꯀꯔꯝꯕ ꯂꯥꯏꯟꯗ ꯀꯔꯤ ꯇꯝꯃꯒ ꯐꯥꯒꯗꯒꯦ ꯍꯥꯏꯕꯒꯤ ꯀꯥꯎꯟꯁꯤꯂꯤꯡ ꯑꯁꯤ ꯋꯥꯠꯄꯅ ꯃꯔꯝ ꯑꯣꯏꯗꯨꯅ ꯐꯒꯗꯕ ꯁꯥꯇ꯭ꯔ ꯀꯌꯥ ꯃꯔꯨꯝ ꯃꯇꯤꯛ ꯆꯥꯒꯗꯕ ꯃꯤꯑꯣꯏ ꯀꯌꯥ ꯃꯔꯨꯝ ꯃꯇꯤꯛ ꯆꯥꯍꯧꯗꯕꯁꯨ ꯌꯥꯎꯋꯦ ꯑꯗꯨꯒ ꯄꯩꯁꯥꯗꯤ ꯄꯨꯊꯣꯛꯄ ꯉꯝꯕ ꯂꯥꯏꯔꯤꯛ ꯂꯥꯏꯁꯨ ꯃꯔꯝ ꯆꯥꯅ ꯇꯝꯍꯟꯕꯗꯤ ꯉꯝꯃꯒ ꯑꯩꯈꯣꯏꯒꯤ ꯆꯠꯀꯗꯕ ꯂꯥꯏꯟ ꯑꯁꯤ ꯈꯪꯈꯤꯗꯕꯅ ꯃꯔꯝ ꯑꯣꯏꯗꯨꯅ ꯑꯩꯈꯣꯏꯒꯤ ꯐꯒꯗꯕꯁꯤꯡ ꯀꯌꯥ ꯑꯃꯁꯨ ꯐꯍꯧꯗꯦ ꯑꯗꯨꯒ ꯌꯨꯠꯁꯤꯡ ꯑꯁꯤꯅꯁꯨ ꯑꯩꯈꯣꯏꯒꯤ ꯆꯠꯅꯕꯤ ꯑꯃ ꯑꯣꯏꯅ ꯑꯩꯈꯣꯏꯒꯤ ꯀꯅꯥꯒꯨꯝꯕ ꯑꯃꯅ ꯂꯩꯀꯥꯏ ꯑꯗꯨꯗ ꯑꯩꯈꯣꯏꯒꯤ ꯅꯤꯠ ꯑꯦꯛꯖꯥꯝ ꯐꯥꯎꯔꯒ ꯗꯣꯛꯇꯔ ꯇꯝꯈ꯭ꯔꯦ ꯈꯜꯂꯁꯤ ꯑꯗꯨꯗꯤ ꯃꯥꯒꯤ ꯃꯇꯧ ꯇꯝꯃꯤꯅꯦꯅ ꯅꯤꯠꯀꯤ ꯀ꯭ꯌꯥꯂꯤꯐꯥꯏꯠ ꯑꯣꯏꯔꯣꯏꯗꯕ ꯀꯌꯥ ꯃꯔꯨꯝ ꯑꯃꯁꯨ ꯅꯤꯠ ꯇ꯭ꯔꯥꯏ ꯇꯧꯔꯤꯕꯅꯤ ꯍꯥꯏꯗꯨꯅ ꯑꯔꯦꯝꯕꯗ ꯆꯍꯤ ꯃꯥꯡꯍꯜꯂꯤ ꯃꯁꯤ ꯑꯩꯒꯤ ꯑꯣꯏꯅꯗꯤ ꯄꯥꯝꯖꯗꯦ ꯃꯥꯅ ꯀꯅꯥꯒꯨꯝꯕ ꯑꯃꯅ ꯗꯣꯛꯇꯔ ꯑꯣꯏꯈ꯭ꯔꯒꯁꯨ ꯑꯩꯅ ꯗꯣꯛꯇꯔ ꯑꯣꯏꯗꯕꯤꯗ ꯑꯇꯣꯞꯄ ꯂꯥꯏꯟ ꯑꯃꯗ ꯑꯩꯁꯨ ꯑꯐꯥꯎꯕ ꯑꯣꯏꯕ ꯌꯥꯏ ꯍꯥꯏꯕꯁꯤ ꯁꯤꯁꯨ ꯋꯥꯈꯜ ꯊꯝꯕ ꯐꯩ ꯑꯗꯨꯒ ꯃꯔꯨ ꯑꯣꯏꯅ ꯏꯖꯨꯀꯦꯁꯟꯒꯤ ꯃꯇꯥꯡ ꯑꯁꯤ ꯑꯩꯈꯣꯏꯒꯤ ꯍꯧꯒꯠꯂꯛꯂꯤꯕ ꯁꯥꯇ꯭ꯔꯁꯤꯡ ꯑꯁꯤꯅ ꯑꯩꯈꯣꯏꯒꯤ ꯍꯌꯥꯔ ꯏꯖꯨꯀꯦꯁꯟ ꯍꯥꯏꯕꯗꯤ ꯀ꯭ꯂꯥꯁ ꯇꯨꯌꯦꯜꯕ ꯐꯥꯎꯕꯅ ꯂꯥꯏꯔꯤꯛꯁꯤ ꯃꯔꯝ ꯆꯥꯅ ꯇꯝꯃꯝꯃꯒ ꯀ꯭ꯂꯥꯁ ꯇꯨꯌꯦꯜꯕ ꯍꯦꯛ ꯂꯣꯏꯈ꯭ꯔꯕ ꯀꯣꯂꯦꯖꯀꯤ ꯏ꯭ꯁꯇꯦꯖ ꯑꯁꯤꯗ ꯁꯥꯇ꯭ꯔꯁꯤꯡ ꯑꯁꯤ ꯃꯥꯡꯕꯒꯤ ꯆꯥꯡ ꯍꯧꯖꯤꯛ ꯍꯧꯖꯤꯛꯀꯤ ꯔꯤꯁꯔꯁꯀꯤ ꯃꯇꯨꯡ ꯑꯣꯏꯅ ꯁꯤꯛꯁꯇꯤ ꯇꯨ ꯁꯕꯦꯟꯇꯤ ꯄꯥꯔꯁꯦꯟ ꯃꯥꯡꯉꯤ

ꯑꯗꯨꯅ ꯑꯔꯣꯏꯕꯗ ꯍꯥꯏꯖꯅꯤꯡꯕꯗꯤ ꯑꯩꯈꯣꯏꯒꯤ ꯃꯔꯨ ꯑꯣꯏꯅ ꯁꯥꯇ꯭ꯔꯁꯤꯡ ꯑꯁꯤꯅꯁꯨ ꯑꯩꯁꯤ ꯀꯔꯤ ꯇꯝꯃꯒꯅ ꯍꯦꯟꯅ ꯐꯒꯅꯤ ꯀꯔꯝꯕ ꯂꯥꯏꯟꯗ ꯍꯦꯟꯅ ꯆꯠꯂꯒꯅ ꯍꯦꯟꯅ ꯐꯒꯅꯤ ꯑꯃꯗꯤ ꯄꯩꯁꯥ ꯅꯨꯡꯁꯥ ꯃꯇꯧ ꯀꯔꯝꯅ ꯂꯥꯏꯔꯤꯛ ꯇꯝꯕ ꯂꯣꯏꯕꯒ ꯇꯥꯟꯕ ꯌꯥꯒꯗꯒꯦ ꯍꯥꯏꯕꯁꯤ ꯈꯜꯂꯒ ꯃꯔꯨ ꯑꯣꯏꯅ ꯄ꯭ꯔꯣꯐꯦꯁꯅꯦꯜ ꯂꯥꯏꯟꯁꯤꯡꯗ ꯆꯠꯍꯟꯅꯤꯡꯉꯤ ꯖꯦꯅꯔꯦꯜ ꯂꯥꯏꯟ ꯇꯝꯕ ꯐꯠ ꯇꯝꯕꯁꯨ ꯐꯩ ꯐꯠꯇꯦ ꯍꯥꯏꯕ ꯅꯠꯇꯦ ꯑꯗꯨꯕꯨ ꯄ꯭ꯔꯣꯐꯦꯁꯅꯦꯜ ꯂꯥꯏꯟ ꯑꯁꯤꯅ ꯌꯥꯝ ꯊꯨꯅ ꯑꯩꯒꯤ ꯑꯦꯀꯥꯗꯃꯤꯛ ꯀꯦꯔꯤꯌꯔ ꯂꯣꯏꯁꯤꯜꯂꯒ ꯄꯩꯁꯥ ꯇꯥꯟꯕ ꯌꯥꯕꯒꯤ ꯇꯥꯟꯖꯥ ꯑꯗꯨ ꯐꯪꯉꯤ ꯄꯦꯔꯦꯟꯁꯤꯡꯗ ꯑꯃꯨꯛꯀ ꯍꯥꯏꯖꯅꯤꯡꯕꯗꯤ ꯄꯦꯔꯦꯟꯁꯤꯡ ꯑꯁꯤꯅ ꯍꯥꯏꯗꯤ ꯇꯝꯃꯤꯕ ꯃꯁꯥ ꯃꯁꯥꯒꯤ ꯁꯥꯇ꯭ꯔꯁꯤꯡ ꯑꯁꯤ ꯀꯔꯝꯕ ꯂꯥꯏꯟꯗ ꯇꯝꯍꯜꯂꯒ ꯃꯇꯧ ꯀꯔꯝꯅ ꯑꯉꯥꯡ ꯑꯁꯤꯕꯨ ꯃꯇꯤꯛ ꯆꯥꯕ ꯃꯤꯑꯣꯏ ꯑꯃ ꯑꯣꯏꯒꯗꯒꯦ ꯍꯥꯏꯕꯗꯨ ꯃꯨꯟꯅ ꯈꯟꯊꯔꯒ ꯑꯉꯥꯡꯁꯤꯡ ꯑꯁꯤꯕꯨ ꯁꯦꯝꯕꯤꯅꯕ ꯍꯥꯏꯖꯔꯤ